ꯁꯤ ꯆꯤꯀꯟ ꯑꯁꯤ ꯆꯤꯀꯟ ꯁꯦꯟꯇꯔ ꯅꯠꯇ꯭ꯔꯣ ꯎꯝ ꯎꯝ ꯑꯩꯅꯁꯨ ꯀꯟꯐ꯭ꯌꯨꯁ ꯆꯠꯄ ꯈꯔ ꯌꯥꯎꯕ ꯁꯤ ꯀꯔꯤ ꯂꯝ ꯑꯣꯏꯕꯤꯗꯧꯕꯅꯣ ꯑꯣ ꯋꯥꯡꯖꯤꯡ ꯕꯖꯥꯔ ꯑꯣ ꯑꯩꯁꯨ ꯅꯣꯡꯃ ꯑꯁꯤ ꯗꯨꯀꯥꯟꯁꯤꯗ ꯌꯦꯟ ꯈꯔ ꯑꯗꯨꯝ ꯂꯧꯕꯗꯤ ꯂꯧꯈ꯭ꯔꯦꯕ ꯑꯗꯨꯗ ꯐꯣꯟ ꯅꯝꯕꯔꯒ ꯂꯧꯖꯗꯅ ꯇꯧꯔꯛꯄꯅꯦ ꯑꯩꯅ ꯑꯣ ꯍꯧꯖꯤꯛ ꯑꯥ ꯍꯧꯖꯤꯛꯁꯤꯕꯨ ꯀꯩꯅꯣ ꯍꯧꯖꯤꯛ ꯀꯦ ꯖꯤꯗ ꯀꯌꯥ ꯄꯤꯔꯤꯒꯦ ꯗ꯭ꯔꯦꯁꯇ ꯑꯣ ꯗ꯭ꯔꯦꯁ ꯀꯩꯅꯣ ꯑꯥ ꯁꯦꯝꯕꯗꯅ ꯀꯌꯥ ꯄꯤꯕꯅꯣ ꯑꯗꯨꯒ ꯑꯣꯍꯣ